ꯃꯥꯅꯦ ꯌꯥꯅꯤ ꯍꯥꯏꯗꯤ ꯐꯅꯦꯛꯀꯨꯝꯕꯗꯣ ꯀꯩ ꯍꯥꯏꯅꯤ ꯍꯣꯏ ꯌꯥꯅꯤ ꯃꯈꯟ ꯃꯈꯟ ꯌꯥꯝ ꯐꯪꯉꯕꯅꯦ ꯍꯧꯖꯤꯛꯇꯤ ꯂꯨꯍꯣꯡꯕ ꯃꯇꯝꯅꯤꯅ ꯍꯥꯏꯗꯤ ꯃꯈꯟ ꯃꯈꯟꯒꯤꯁꯨ ꯑꯄꯥꯝꯕ ꯍꯦꯛꯇ ꯂꯩ

ꯐꯪꯉꯦ ꯑꯗꯣ ꯍꯥꯏꯗꯤ ꯃꯈꯜꯒꯤ ꯃꯥꯒꯤ ꯐꯤꯁꯨ ꯈꯨꯁꯥꯒꯤ ꯃꯇꯨꯡ ꯏꯟꯅ ꯑꯗꯨꯝ ꯃꯃꯟꯁꯦ ꯑꯗꯨꯝ ꯈꯦꯠꯅꯩ ꯍꯥꯏꯗꯤ ꯃꯒꯥꯒꯨꯝꯕꯅ ꯑꯃꯨꯛ ꯈꯔ ꯇꯥꯡꯂꯞ ꯂꯩꯔꯝꯒꯅꯤ ꯑꯗꯨ ꯋꯥꯟ ꯄ꯭ꯂꯥꯏꯒꯨꯝꯕꯗꯤ ꯑꯗꯨꯝ ꯏꯍꯣꯡ ꯍꯣꯡꯅ ꯑꯗꯨꯝ ꯐꯪꯕꯅꯦ ꯑꯍꯥꯕꯤꯗꯩ ꯂꯧꯔꯒꯅ ꯑꯃꯨꯛꯀ ꯍꯦꯟꯅ ꯇꯥꯡꯉꯦ ꯑꯗꯣ ꯑꯍꯥ ꯇꯥꯡꯉꯦ ꯍꯣꯡꯉꯦ ꯍꯥꯏꯕ ꯑꯗꯨꯒ ꯑꯌꯣꯟꯕꯤꯗꯩ ꯂꯩꯔꯗꯤ ꯑꯗꯨꯝ ꯇꯥꯡꯕꯅꯦ ꯑꯗꯨꯝ ꯑꯗꯨꯝ ꯑꯄꯥꯝꯕ ꯐꯪꯅꯤ ꯑꯗꯨꯝ ꯑꯗꯨꯝ ꯑꯄꯥꯝꯕ ꯑꯗꯨꯝ ꯐꯪꯅꯤ ꯍꯥꯏꯗꯤ ꯑꯄꯥꯝꯕꯒꯨꯝꯕ ꯑꯗꯨꯝ ꯈꯨꯠꯅ ꯁꯥꯕꯗꯣ ꯑꯗꯨꯝ ꯌꯥꯎꯋꯤ ꯍꯥꯏꯗꯤ ꯃꯦꯆꯤꯟꯅ ꯁꯥꯕꯗꯨꯗꯤ ꯌꯥꯝ ꯌꯥꯎꯒꯟꯗꯦ ꯑꯗꯨ ꯈꯨꯠꯅ ꯁꯥꯕꯁꯤꯅ ꯌꯥꯝ ꯌꯥꯎꯋꯦ ꯑꯗꯨꯒ ꯈꯨꯠꯅ ꯁꯥꯕꯁꯤꯅ ꯌꯥꯝꯅꯁꯨ ꯐꯖꯕ ꯍꯦꯜꯂꯤ ꯑꯗꯣ ꯈꯨꯠꯅ ꯁꯥꯕ ꯑꯣꯏꯅ ꯂꯧꯕ

ꯍꯣꯏ ꯌꯨꯝꯂꯛꯇ ꯍꯣꯏ ꯑꯩꯒꯤ ꯌꯨꯝ ꯊꯪꯅꯕꯁꯤꯗ ꯑꯉꯥꯡ ꯍꯥꯏꯗꯤ ꯁꯨꯝ ꯃꯨꯒꯥꯒꯨꯝꯕ ꯌꯥꯝ ꯁꯥꯏ ꯑꯗꯣ ꯍꯥꯏꯗꯤ ꯐꯖꯕ ꯐꯖꯕ ꯃꯆꯨꯁꯨ ꯌꯥꯝ ꯐꯖꯩꯉꯣ ꯌꯥꯏ ꯑꯗꯣ ꯑꯌꯥꯝꯕ ꯑꯗꯨꯝ ꯍꯥꯏꯗꯤ ꯃꯆꯨ ꯍꯥꯏꯗꯤ ꯑꯩ ꯌꯨꯝ ꯃꯅꯥꯛ ꯁꯤꯗꯁꯨ ꯁꯥꯔꯤ ꯑꯗꯨꯒ ꯃꯃꯥꯡꯒꯤ ꯄꯔꯦꯡ ꯂꯣꯝꯗꯁꯨ ꯑꯗꯨꯝ ꯐꯖ ꯐꯖꯕ ꯌꯥꯝ ꯌꯥꯝ ꯁꯥꯟꯅꯕꯅꯦ ꯑꯗꯣ ꯍꯣꯏ ꯑꯗꯨꯝ ꯌꯦꯡꯉꯣ ꯌꯦꯡꯉꯁꯦ ꯍꯥꯏꯗꯤ ꯑꯗ ꯂꯥꯛꯑꯒ ꯑꯗꯨꯝ ꯎꯝ ꯍꯤꯒꯣꯛ ꯀꯨꯝꯕꯁꯦ ꯑꯗꯨꯝ ꯁꯦꯠꯅꯩ ꯑꯗꯨꯒ ꯍꯥꯏꯗꯤ ꯃꯄꯥꯟꯗ ꯑꯉꯧꯕꯒꯨꯝꯕ ꯍꯛꯄ ꯑꯗꯨꯝ ꯃꯤ ꯌꯥꯝ ꯄꯥꯝꯅ ꯁꯦꯠꯅꯩ ꯑꯗꯨꯒ ꯃꯆꯨ ꯑꯌꯥꯛꯄ ꯄꯥꯝꯃꯒꯗꯤ ꯑꯗꯨꯝ ꯑꯉꯥꯡꯕꯁꯦ ꯑꯗꯨꯝ ꯁꯦꯠꯅꯩ ꯑꯉꯥꯡꯕꯗ ꯍꯥꯏꯗꯤ ꯍꯧꯖꯤꯛꯀꯥꯟꯗꯤ ꯑꯌꯥꯝꯕꯁꯦ ꯑꯗꯨꯝ ꯑꯉꯧꯕꯅ ꯑꯌꯥꯝꯕ ꯂꯣꯏ ꯍꯛꯑꯦ ꯑꯗꯨꯅ ꯍꯥꯏꯗꯤ ꯑꯗꯨꯒꯨꯝꯕꯗꯨ ꯌꯥꯝ ꯇꯧꯋꯦ ꯍꯥꯏꯗꯤ ꯑꯗꯨꯒꯨꯝꯕꯅ ꯌꯥꯝ ꯆꯠꯅꯩ ꯍꯥꯏꯗꯤ ꯃꯆꯨ ꯑꯌꯤꯡꯕ ꯄꯥꯝꯕ ꯀꯥꯡꯕꯨꯅ ꯑꯌꯤꯡꯕ ꯂꯩ ꯑꯌꯥꯛꯄ ꯄꯥꯝꯕꯅ ꯑꯌꯥꯛꯄ ꯑꯗꯨꯝ ꯁꯤꯒꯨꯝꯕꯁꯦ ꯑꯗꯨꯝ ꯆꯠꯅꯩ ꯍꯥꯏꯗꯤ ꯁꯣꯝꯅ ꯀꯔꯤ ꯃꯆꯨꯒꯨꯝꯕ ꯄꯥꯝꯕ ꯍꯣꯏ ꯑꯗꯨꯝ ꯍꯥꯏꯕꯤꯔꯛꯑꯣ ꯍꯥꯏꯗꯤ ꯂꯥꯛꯇꯧꯕ ꯅꯨꯃꯤꯠꯇꯨ ꯁꯤꯗ ꯂꯥꯛꯀꯅꯤ ꯍꯥꯏꯕꯗꯣ ꯑꯗꯨꯝ ꯍꯥꯏꯔꯛꯑꯣ ꯑꯗꯨꯒ ꯆꯠꯅꯉꯥꯏ ꯍꯣꯏ